ꯑꯩꯈꯣꯏꯒꯤ ꯃꯅꯤꯄꯨꯔ ꯍꯥꯏꯔꯤꯕ ꯂꯝ ꯑꯁꯤꯗ ꯃꯅꯤꯄꯨꯔꯤ ꯂꯣꯟ ꯑꯁꯤꯅ ꯑꯗꯨꯛꯀꯤ ꯃꯇꯤꯛ ꯆꯥꯎꯅ ꯊꯧꯗꯥꯡ ꯂꯧꯔꯤ ꯍꯥꯏꯕꯒꯤ ꯃꯔꯝꯗꯤ ꯂꯝꯗꯝ ꯑꯁꯤꯗ ꯑꯉꯥꯡꯁꯤꯡꯗ ꯃꯍꯩ ꯃꯁꯤꯡ ꯇꯝꯍꯟꯕ ꯃꯇꯝꯗ ꯑꯩꯈꯣꯏꯒꯤ ꯑꯣꯏꯕ ꯂꯣꯟ ꯑꯁꯤ ꯂꯣꯏꯅ ꯁꯤꯖꯤꯟꯅꯩ ꯍꯤꯟꯗꯤ ꯏꯪꯂꯤꯁꯇ ꯑꯌꯥꯝꯕ ꯑꯌꯥꯝꯕ ꯉꯥꯡꯅꯗꯦ ꯑꯁꯤꯇꯁꯨ ꯅꯠꯇꯅ ꯂꯝꯗꯝ ꯑꯁꯤꯗ ꯈꯨꯟꯗꯥꯃꯤꯟꯅꯔꯤꯕ ꯀꯥꯡꯂꯨꯞ ꯃꯌꯥꯝ ꯑꯃ ꯂꯩꯔꯤ ꯃꯈꯣꯏꯁꯤꯡ ꯑꯁꯤ ꯃꯁꯥ ꯃꯁꯥꯒꯤ ꯂꯣꯟ ꯂꯣꯏꯅ ꯂꯩꯖꯩ ꯈꯨꯗꯝ ꯑꯣꯏꯅ ꯇꯔꯥꯏꯕꯦꯜ ꯅꯦꯄꯥꯂꯤꯅ ꯆꯤꯡꯕ ꯁꯤꯡ ꯂꯩ ꯃꯁꯤꯁꯨ ꯃꯈꯣꯏꯅ ꯂꯥꯏꯔꯤꯛ ꯇꯥꯛꯄ ꯃꯇꯝꯗ ꯃꯅꯤꯄꯨꯔꯤ ꯂꯣꯟꯗ ꯂꯣꯏꯅ ꯇꯥꯛꯏ ꯃꯁꯤꯇꯁꯨ ꯅꯠꯇꯅ ꯂꯣꯟ ꯑꯁꯤꯅ ꯃꯅꯤꯄꯨꯔꯤꯗ ꯃꯅꯤꯄꯨꯔꯤ ꯂꯣꯟꯗ ꯏꯟꯗꯤꯌꯥꯒꯤ ꯃꯐꯝ ꯀꯌꯥꯗꯁꯨ ꯂꯣꯟ ꯑꯁꯤ ꯁꯤꯖꯤꯟꯅꯕ ꯍꯧꯔꯛꯑꯦ ꯃꯁꯤ ꯄꯨꯝꯅꯃꯛ ꯑꯁꯤ ꯃꯅꯤꯄꯨꯔꯤ ꯂꯣꯟꯅ ꯂꯧꯕ ꯊꯧꯗꯥꯡꯁꯤꯡ ꯑꯗꯨꯅꯤ